ꯑꯩꯈꯣꯏꯒꯤ ꯏꯃꯨꯡꯒꯤ ꯌꯨꯝꯒꯤ ꯑꯣꯏꯅꯗꯤ ꯍꯤꯟꯖꯥꯡꯁꯦ ꯑꯅꯝꯕꯅ ꯍꯋꯥꯏ ꯀꯥꯡꯁꯣꯏꯒꯨꯝꯕ ꯑꯁꯤ ꯎꯠꯇꯤꯒꯨꯝꯕꯁꯤꯅ ꯍꯦꯟꯅ ꯅꯝꯅ ꯊꯣꯡꯒꯜꯂꯤ ꯑꯗꯣ ꯑꯩꯒꯤ ꯑꯣꯏꯅ ꯄꯥꯝꯕ ꯍꯥꯏꯔꯒꯗꯤ ꯁꯅꯥ ꯊꯣꯡꯕꯅ ꯍꯦꯟꯅ ꯄꯥꯝꯃꯦ ꯁꯅꯥ ꯊꯣꯡꯕꯁꯦ ꯎꯁꯣꯞꯇꯁꯨ ꯎꯁꯣꯞꯇꯅ ꯑꯅꯝꯕ ꯆꯥꯅꯩ ꯎꯁꯣꯞꯇ ꯌꯥꯎꯋꯦ ꯎꯁꯣꯞꯇ ꯑꯇꯣꯞꯄ ꯃꯊꯦꯜ ꯍꯥꯏꯔꯒꯗꯤ ꯃꯔꯣꯏ ꯊꯣꯡꯕ ꯀꯣꯕꯤ ꯁꯥꯛ ꯏꯔꯣꯟꯕ ꯑꯗꯨꯒ ꯍꯋꯥꯏ ꯁꯒꯣꯜ ꯂꯋꯥꯏ ꯁꯨꯒꯨꯝꯕꯅ ꯁꯨꯒꯨꯝꯕ ꯑꯣꯏꯌꯦ ꯑꯆꯥꯔ ꯌꯥꯎꯑꯦ ꯑꯁꯤꯒꯨꯝꯕꯅ ꯗꯨꯝ ꯑꯣꯏꯔꯦ ꯑꯅꯝꯕꯅ